ꯃꯁꯥꯟꯅꯁꯤꯡꯁꯦ ꯈꯨꯡꯒꯪꯒꯤ ꯃꯤꯑꯣꯏꯁꯤꯡꯒꯤꯗꯃꯛꯇ ꯌꯥꯝꯅ ꯃꯔꯨ ꯑꯣꯏꯕ ꯃꯁꯪ ꯊꯣꯛꯄ ꯊꯧꯗꯥꯡ ꯂꯧꯋꯤ ꯃꯤꯑꯣꯏꯕꯗ ꯏꯊꯤꯜ ꯄꯤꯕ ꯊꯕꯛꯅꯤ ꯃꯁꯥꯟꯅꯁꯤꯅ ꯃꯤ ꯂꯣꯏꯃꯛꯄꯨ ꯄꯨꯟꯁꯤꯜꯍꯜꯂꯤ ꯑꯗꯨꯒ ꯃꯈꯣꯏ ꯃꯁꯦꯟꯒꯤ ꯃꯔꯝꯗ ꯒ꯭ꯌꯥꯟ ꯇꯥꯅꯕ ꯍꯦꯟꯒꯠꯍꯜꯂꯤ ꯃꯤꯁꯤꯡꯁꯤꯗ ꯃꯇꯦꯡ ꯄꯥꯡꯕ ꯇꯥꯛꯏ ꯑꯋꯥ ꯑꯅꯪ ꯂꯩꯕꯁꯤꯡꯗ ꯃꯇꯦꯡ ꯄꯥꯡꯅꯉꯥꯏ ꯃꯤꯅꯨꯡꯁꯤ ꯍꯥꯞꯄꯤ ꯈꯨꯡꯒꯪꯒꯤ ꯃꯤꯑꯣꯏ ꯂꯣꯏꯃꯛꯄꯨ ꯏꯪ ꯆꯤꯛꯅ ꯅꯨꯡꯁꯤ ꯆꯥꯟꯅꯅ ꯂꯩꯃꯤꯟꯅꯍꯜꯂꯤ ꯊꯥꯏꯅꯗꯒꯤ ꯂꯩꯔꯛꯄ ꯃꯁꯥꯟꯅꯁꯤꯡꯁꯦ ꯃꯈꯥ ꯇꯥꯕ ꯁꯨꯔꯣꯜ ꯗ ꯇꯥꯛꯄꯤ ꯇꯝꯕꯤꯕ ꯑꯗꯨꯒ ꯃꯈꯣꯏꯅ ꯃꯈꯣꯏꯒꯤ ꯃꯈꯥ ꯇꯥꯕꯁꯤꯡꯗ ꯑꯃꯨꯛ ꯁꯟꯗꯣꯛꯄ ꯌꯥꯏ ꯑꯁꯤꯅ ꯑꯩꯈꯣꯏꯒꯤ ꯏꯄꯥ ꯏꯄꯨꯒꯤ ꯍꯥꯛꯇꯛꯇꯒꯤ ꯂꯩꯔꯛꯄ ꯃꯁꯥꯟꯅꯁꯤꯡꯁꯦ ꯍꯤꯡꯍꯜꯂꯤ ꯑꯗꯨꯒ ꯌꯣꯛꯈꯠꯍꯜꯂꯤ ꯂꯝ ꯂꯝꯗꯁꯨ ꯑꯩꯈꯣꯏꯅ ꯑꯩꯈꯣꯏꯒꯤ ꯑꯐꯥꯎꯕ ꯃꯁꯥꯟꯅ ꯃꯌꯥꯝ ꯄꯨꯊꯣꯛꯄ ꯉꯝꯍꯜꯂꯤ ꯑꯗꯨꯒ ꯑꯩꯈꯣꯏꯒꯤ ꯍꯧꯔꯛꯐꯝ ꯅꯤꯡꯁꯤꯡꯉꯒ ꯂꯩꯍꯜꯂꯤ ꯃꯁꯥꯟꯅ ꯃꯁꯥꯟꯅ ꯃꯌꯥꯝꯁꯦ ꯁꯥꯟꯅꯔꯒ ꯃꯤꯑꯣꯏꯁꯤꯡꯅ ꯃꯁꯥꯒꯤ ꯁꯥꯖꯦꯟ ꯇꯧꯕ ꯌꯥꯏ ꯃꯄꯥꯡꯒꯜ ꯀꯟꯈꯠꯍꯜꯂꯤ ꯑꯗꯨꯒ ꯂꯩꯅ ꯃꯄꯥꯡꯒꯜ ꯀꯪꯈꯠꯍꯜꯂꯤ ꯑꯗꯨꯒ ꯂꯥꯏꯅꯥ ꯇꯤꯟꯅꯥꯗꯒꯤ ꯀꯟꯊꯣꯛꯏ ꯄꯨꯟꯁꯤ ꯁꯥꯡꯍꯜꯂꯤ ꯃꯁꯥꯟꯅꯁꯤꯡꯁꯦ ꯌꯦꯡꯕꯗ ꯅꯨꯡꯉꯥꯏ ꯄꯨꯛꯅꯤꯡ ꯁꯨꯝꯍꯠꯂꯤ ꯑꯗꯨꯅ ꯃꯁꯥꯟꯅꯁꯦ ꯃꯤ ꯂꯣꯏꯃꯛꯀꯤ ꯄꯨꯟꯐꯟꯗ ꯍꯔꯥꯎ ꯀꯨꯝꯍꯩꯒꯤ ꯃꯑꯣꯡꯗ ꯌꯦꯡꯅꯩ ꯑꯉꯥꯡ ꯑꯍꯜ ꯈꯥꯏꯗꯅ ꯃꯤ ꯂꯣꯏꯅꯅ ꯄꯥꯝꯃꯤ ꯑꯗꯨꯒ ꯑꯁꯤ ꯌꯦꯡꯕꯒ ꯁꯥꯟꯅꯕꯒ ꯑꯅꯤꯃꯛꯅ ꯃꯤ ꯂꯣꯏꯃꯛꯄꯨ ꯅꯨꯡꯉꯥꯏꯍꯜꯂꯤ ꯃꯁꯥꯟꯅꯁꯤꯡꯅ ꯃꯤꯁꯤꯡꯒꯤ ꯋꯥꯈꯜ ꯂꯧꯁꯤꯡ ꯁꯤꯡꯒꯠꯍꯜꯂꯤ ꯄꯨꯟꯅ ꯊꯕꯛ ꯇꯧꯕ ꯇꯥꯛꯄꯤ ꯇꯝꯕꯤ ꯍꯥꯏꯔꯤꯕꯁꯤꯡꯁꯤꯅ ꯑꯁꯦꯡꯕ ꯄꯨꯟꯁꯤꯒꯤ ꯂꯝꯕꯤ ꯃꯇꯦꯡ ꯄꯨꯟꯁꯤꯒꯤ ꯂꯝꯕꯤ ꯇꯥꯛꯏ